ꯑꯩꯅ ꯐꯥꯝꯗ ꯌꯦꯟ ꯉꯥꯅꯨ ꯂꯣꯏꯕ ꯃꯇꯝꯗ ꯃꯆꯥ ꯑꯣꯜꯍꯟꯕꯒꯤ ꯊꯕꯛ ꯑꯁꯦ ꯐꯥꯝꯒꯤꯗꯤ ꯕꯣꯏꯂꯔꯒꯤꯗꯤ ꯃꯦꯆꯤꯟꯅ ꯇꯧꯔꯒ ꯑꯣꯜꯍꯜꯂꯤ ꯑꯗꯨꯒ ꯌꯨꯝꯗ ꯊꯥꯗꯣꯛꯑꯒ ꯂꯣꯏꯕ ꯌꯦꯟ ꯉꯥꯅꯨꯒꯤꯗꯤ ꯃꯀꯣꯜ ꯑꯃ ꯐꯖꯅ ꯃꯐꯝ ꯆꯥꯅ ꯁꯥꯕꯤꯔꯕ ꯃꯇꯨꯡꯗ ꯃꯁꯥꯅ ꯃꯔꯣꯝꯗꯣꯝ ꯀꯣꯜꯂꯒ ꯑꯗꯨꯝ ꯑꯣꯟꯖꯩ ꯑꯗꯒꯤꯗꯤ ꯃꯆꯤꯟꯖꯥꯛꯃꯛꯇ ꯆꯥꯕ ꯑꯣꯏꯔꯒꯁꯨ ꯃꯆꯥꯒꯤꯗꯤ ꯌꯨꯝꯗ ꯂꯣꯏꯕ ꯌꯦꯟ ꯉꯥꯅꯨꯒꯤꯗꯤ ꯆꯒꯦꯝꯒꯨꯝꯕ ꯑꯗꯒꯤꯗꯤ ꯃꯆꯥ ꯃꯆꯥ ꯑꯩꯈꯣꯏ ꯀꯪꯒꯨꯝꯕ ꯐꯖꯅ ꯇꯧꯔꯒ ꯄꯤꯖꯩ ꯑꯗꯨꯒ ꯌꯥꯝꯅ ꯀꯤꯌꯥꯔ ꯂꯧꯗ꯭ꯔꯒꯁꯨ ꯌꯥꯏ ꯑꯗꯨꯒ ꯐꯥꯝꯗ ꯂꯣꯏꯕ ꯌꯦꯟ ꯉꯥꯅꯨꯒꯤꯗꯤ ꯑꯁꯨꯛꯀꯤ ꯃꯇꯤꯛ ꯖꯣꯇꯣꯟ ꯆꯪꯉꯤ ꯃꯔꯝꯗꯤ ꯃꯈꯣꯏꯗ ꯑꯅꯥ ꯑꯌꯦꯛ ꯌꯥꯎꯔꯛꯄ ꯑꯗꯒꯤꯗꯤ ꯈꯨꯗꯣꯡ ꯊꯤꯕ ꯑꯁꯨꯛꯀꯤ ꯃꯇꯤꯛ ꯅꯪꯉꯤ ꯑꯅꯥ ꯑꯌꯦꯛ ꯌꯥꯎꯔꯛꯑꯒꯗꯤ ꯑꯗꯨꯗꯨꯅ ꯑꯃꯨꯛ ꯑꯩꯈꯣꯏꯒꯤꯗꯤ ꯏꯁꯇꯦꯖ ꯏꯁꯇꯦꯖꯇꯨꯒꯤ ꯃꯇꯨꯡ ꯏꯟꯅ ꯗꯨꯀꯥꯟꯗꯒꯤ ꯃꯈꯣꯏꯒꯤ ꯃꯆꯤꯟꯖꯥꯛ ꯂꯩꯔꯒ ꯄꯤꯖꯩ